ꯇꯥꯔꯤꯛ ꯇꯔꯥ ꯊꯥ ꯑꯃ ꯂꯤꯁꯤꯡ ꯑꯅꯤꯒ ꯇꯔꯥꯅꯤꯄꯥꯟ ꯇꯥꯔꯤꯛ ꯃꯉꯥ ꯊꯥ ꯑꯅꯤ ꯂꯤꯁꯤꯡ ꯑꯅꯤꯒ ꯇꯔꯥꯃꯥꯄꯟ ꯇꯥꯔꯤꯛ ꯇꯔꯥ ꯃꯉꯥ ꯊꯥ ꯑꯍꯨꯝ ꯂꯤꯁꯤꯡ ꯑꯅꯤꯒ ꯀꯨꯟ ꯇꯥꯔꯤꯛ ꯇꯔꯥꯅꯤꯄꯥꯟ ꯊꯥ ꯇꯔꯦꯠ ꯂꯤꯁꯤꯡ ꯑꯅꯤꯒ ꯀꯨꯟꯃꯥꯊꯣꯏ ꯇꯥꯔꯤꯛ ꯀꯨꯟꯃꯥꯄꯟ ꯊꯥ ꯃꯥꯄꯟ ꯂꯤꯁꯤꯡ ꯑꯅꯤꯒ ꯀꯨꯟꯅꯤꯊꯣꯏ ꯍꯥꯏꯔꯤꯕ ꯇꯥꯔꯤꯛꯁꯤꯡ ꯑꯁꯤ ꯑꯩ ꯀꯥꯎꯕ ꯉꯝꯃꯣꯏ